ꯑꯩꯒꯤ ꯁ꯭ꯇ꯭ꯔꯦꯡꯁꯤꯡꯗꯤ ꯃꯀꯣꯛ ꯊꯣꯡꯕ ꯃꯤ ꯃꯌꯥꯝꯁꯤꯕꯨ ꯄꯨꯜꯂꯒ ꯀꯔꯤ ꯊꯕꯛ ꯇꯧꯒꯗꯒꯦꯅ ꯁꯦꯝ ꯁꯥꯕ ꯑꯗꯨꯗꯒꯤ ꯑꯁꯤꯒꯤ ꯄꯣꯠꯁꯤꯗ ꯑꯁꯤ ꯇꯧꯔꯗꯤ ꯐꯅꯤꯅ ꯗꯤꯁꯤꯁꯟ ꯂꯧꯕ ꯑꯗꯨꯗꯒꯤ ꯈꯠꯅ ꯆꯩꯅꯕ ꯊꯣꯛꯂꯛꯄ ꯃꯇꯝꯗ ꯑꯣ ꯁꯨꯃꯥꯏꯅ ꯁꯨꯃꯥꯏꯅ ꯑꯁꯤꯅ ꯁꯤ ꯍꯥꯏꯔꯒ ꯊꯦꯝꯃꯗꯤ ꯐꯒꯅꯦꯅ ꯂꯧꯕ ꯑꯗꯨꯗꯩ ꯃꯤꯁꯤꯡꯁꯤꯕꯨ ꯇꯥꯛꯄꯤ ꯇꯝꯕꯤꯕ ꯑꯗꯨꯒ ꯃꯥꯒꯤ ꯄꯣꯠꯇꯨꯕꯨ ꯆꯥꯎꯈꯠꯅꯕ ꯇꯧꯍꯟꯕ ꯑꯗꯣ ꯑꯅꯧꯕ ꯋꯥꯈꯜꯂꯣꯟ ꯄꯨꯊꯣꯛꯄ ꯑꯁꯤꯅꯤ ꯑꯩꯒꯤ ꯁ꯭ꯇꯔꯦꯡꯁꯤꯅ ꯑꯩꯒꯤ ꯋꯤꯛꯅꯦꯁꯁꯤꯗꯤ ꯏꯁꯄꯤꯁ ꯋꯥ ꯉꯥꯡꯕꯁꯤꯅꯤ ꯑꯩꯒꯤ ꯋꯤꯛꯅꯦꯁꯁꯤ ꯋꯥ ꯉꯥꯡꯕ ꯃꯌꯥꯝꯗ ꯄꯤꯕ ꯈꯣꯠꯄꯁꯤ ꯑꯩꯒꯤ ꯋꯤꯛꯅꯦꯁꯅꯤ